ꯍꯜꯂꯣ ꯍꯜꯂꯣ ꯍꯜꯂꯣ ꯑꯍꯣꯏ ꯑꯍꯣꯏ ꯎꯝ ꯑꯍꯣꯏ ꯑꯍꯣꯏ ꯃꯥꯅꯦ ꯃꯥꯅꯦ ꯃꯥꯅꯦ ꯑꯩ ꯏꯝꯐꯥꯜ ꯑꯦꯌꯥꯔꯄꯣꯔꯠꯇꯒꯤꯅꯤ ꯍꯣꯏ ꯍꯣꯏ ꯑꯍꯣꯏ ꯍꯣꯏ ꯑꯍꯣꯏ ꯑꯍꯣꯏ ꯑꯗꯨꯗꯤ ꯑꯗꯨꯝ ꯑꯦꯅꯤ ꯇꯥꯏꯝ ꯌꯥꯒꯅꯤ ꯑꯩꯈꯣꯏꯒꯤ ꯏꯝꯐꯥꯜ ꯑꯦꯌꯥꯔꯄꯣꯔꯠꯇꯗꯤ ꯉꯁꯥꯏꯒꯤ ꯄꯨꯡ ꯇꯔꯨꯛ ꯐꯧꯉꯩꯅꯤ ꯑꯩꯈꯣꯏꯒꯤ ꯑꯦꯌꯥꯔꯄꯣꯔꯠꯀꯤ ꯁꯥꯔꯚꯤꯁ ꯂꯩꯔꯤꯁꯦ ꯑꯗꯨꯅ ꯑꯗꯨ ꯉꯁꯥꯏꯒꯤ ꯑꯣꯐꯤꯁ ꯑꯋꯥꯔ ꯌꯥꯒꯅꯤ ꯑꯗꯨꯝ ꯃꯁꯥꯒꯤ ꯃꯥꯒꯤ ꯑꯩꯈꯣꯏꯒꯤ ꯐꯣꯔꯝ ꯑꯃ ꯂꯩ ꯑꯩꯈꯣꯏ ꯐꯣꯔꯝ ꯑꯃ ꯂꯧꯕꯤꯔꯣ ꯇꯤꯛꯀꯦꯠ ꯀꯥꯎꯟꯇꯔꯁꯤ ꯏꯟꯅꯔ ꯂꯥꯏꯟ ꯄꯥꯔꯃꯤꯠ ꯍꯥꯏꯔꯒ ꯆꯥꯎꯅ ꯊꯥꯕꯅꯤ ꯑꯩꯈꯣꯏꯒꯤ ꯍꯦꯛ ꯅꯣꯏꯒꯤ ꯊꯣꯂꯛꯄꯒ ꯑꯩꯈꯣꯏ ꯀꯩꯅꯣꯗ ꯑꯗꯨꯝ ꯈꯪꯒꯅꯤ

ꯑꯗꯨꯝ ꯈꯨꯗꯛꯇ ꯑꯗꯨꯝ ꯐꯪꯒꯅꯤ ꯑꯩꯈꯣꯏ ꯀꯩꯅꯣ ꯃꯤꯅꯤꯠ ꯇꯔꯥ ꯑꯃ ꯀꯨꯟ ꯑꯃꯗꯤ ꯀꯄ꯭ꯋꯨꯇꯔꯗ ꯀꯩꯅꯣꯇꯧ ꯄꯔꯣꯁꯦꯁ ꯇꯧꯔꯀꯥꯟꯗ ꯈꯤꯇꯪ ꯆꯪꯒꯅꯤ ꯑꯗꯨꯒ ꯑꯗꯨ ꯑꯗꯨꯝ ꯀꯩꯅꯣ ꯇꯧꯕ ꯌꯥꯒꯅꯤ ꯑꯗꯨꯝ ꯐꯪꯒꯅꯤ ꯍꯧꯖꯤꯛꯀꯤ ꯄꯥꯔꯃꯤꯠꯇꯣ ꯑꯗꯨꯝ ꯈꯨꯗꯛꯇ ꯑꯗꯨꯝ ꯄꯤꯕꯅꯤ ꯑꯩꯈꯣꯏꯒꯤꯁꯤ ꯑꯗꯨ ꯌꯥꯔꯗꯤ ꯃꯔꯨ ꯑꯣꯏꯅ ꯃꯥꯒꯤ ꯗꯨꯀꯨꯃꯦꯟꯁꯇꯨꯅꯤ ꯎꯝ ꯑꯍꯣꯏ

ꯑꯣ ꯑꯩꯈꯣꯏ ꯑꯁꯤꯗꯗꯤ ꯄꯩꯁꯥ ꯑꯝꯕꯣꯛ ꯆꯪꯗꯦ ꯏꯟꯅꯔ ꯂꯥꯏꯟ ꯄꯔꯃꯤꯠꯇꯨꯒꯤ ꯃꯇꯨꯡ ꯏꯟꯅꯗꯤ ꯄꯩꯁꯥ ꯑꯩꯈꯣꯏꯗ ꯄꯩꯁꯥ ꯑꯝꯕꯣꯛ ꯍꯥꯏꯗꯤ ꯃꯁꯤ ꯆꯪꯗꯦ ꯑꯨꯈꯣꯏꯅ ꯑꯗꯨꯝ ꯄꯩꯁꯥ ꯌꯥꯎꯗꯅ ꯐꯣꯔꯝꯗ ꯑꯗꯨꯝ ꯍꯧꯖꯤꯛꯀꯤ ꯗꯨꯀꯨꯃꯦꯟꯁꯇꯨ ꯎꯠꯄꯤꯔꯒ ꯑꯗꯨꯗ ꯑꯗꯨꯝ ꯌꯥꯒꯅꯤ ꯑꯍꯣꯏ ꯑꯥ

ꯑꯩꯈꯣꯏꯒꯤ ꯏꯟꯅꯔ ꯂꯥꯏꯟ ꯄꯥꯔꯃꯤꯠꯀꯤꯁꯨ ꯗꯔꯀꯥꯔ ꯑꯣꯏꯗꯦ ꯑꯗꯨꯅ ꯆꯤꯡꯕꯗꯨ ꯍꯣꯔꯦꯟ ꯑꯗꯨꯝ ꯐꯣꯔꯝꯗꯨꯗ ꯑꯗꯨꯝ ꯂꯣꯏꯅ ꯌꯥꯎꯕꯅꯦ

ꯌꯥꯏ ꯌꯥꯏ ꯌꯥꯏ ꯎꯝ ꯑꯍꯣꯏ ꯑꯗꯨꯝ ꯑꯩ ꯃꯣꯏ ꯐ꯭ꯂꯥꯏꯠ ꯑꯍꯣꯏ ꯑꯗꯨꯝ ꯄꯨꯡ ꯇꯔꯦꯠꯇꯒꯤ ꯍꯧꯅ ꯑꯗꯨꯝ ꯂꯩꯖꯕꯅꯦ ꯇꯔꯦꯠꯇꯒꯤꯅ ꯄꯨꯡ ꯇꯔꯨꯛꯐꯥꯎꯉꯩ ꯑꯗꯨꯝ ꯂꯩꯒꯅꯤ ꯑꯗꯨꯗ ꯑꯗꯨꯝ ꯆꯪꯕꯤꯔꯣ ꯑꯗꯨꯗ ꯃꯔꯤ ꯂꯩꯅꯕ ꯗꯔꯀꯥꯔ ꯑꯣꯏꯕꯁꯤꯡꯗꯣ ꯑꯩꯈꯣꯏ ꯑꯗꯨꯝ ꯇꯧꯔꯒꯦ ꯌꯥꯝ ꯅꯨꯡꯉꯥꯏꯔꯦ ꯌꯥꯝ ꯅꯨꯡꯉꯥꯏꯔꯦ ꯑꯪ ꯍꯣꯏ ꯍꯣꯏ ꯍꯣꯏ ꯍꯣꯏ ꯌꯥꯝ ꯅꯨꯡꯉꯥꯏꯅ ꯂꯥꯛꯄꯤꯔꯣ ꯊꯝꯖꯔꯦ ꯊꯝꯖꯔꯦ